ꯃꯥꯅꯦ ꯇꯅꯨꯖꯥ ꯅꯠꯇ꯭ꯔꯣ ꯆꯥꯔꯦ ꯆꯥꯛ ꯅꯪꯗꯤ ꯆꯥꯔꯕꯣ ꯉꯁꯤꯗꯤ ꯑꯩꯈꯣꯏ ꯃꯃꯥꯅ ꯌꯦꯔꯨꯝ ꯊꯣꯡꯕ ꯄꯤꯖꯩ ꯎꯝ ꯑꯗꯨ ꯅꯪꯗꯤ ꯀꯔꯤ ꯃꯊꯦꯜ ꯆꯥꯔꯕ

ꯑꯃ ꯍꯥꯏ ꯁ꯭ꯀꯨꯜ ꯂꯝꯄꯥꯛꯇ ꯕꯣꯜ ꯁꯥꯟꯅꯗꯣꯏꯁꯤ ꯍꯣꯏ ꯐꯨꯠꯕꯣꯜ ꯇꯧꯔꯤꯅ ꯁꯨꯝ ꯍꯥꯏꯅꯩ ꯑꯗꯨ ꯑꯗꯨꯒꯤ ꯐꯨꯠꯕꯣꯜꯁꯤ ꯑꯗꯨꯝ ꯍꯩ ꯍꯩ ꯍꯥꯏꯇꯥꯔꯦ ꯈꯔ ꯑꯩꯁꯦ ꯑꯅꯤꯔꯛ ꯑꯍꯨꯝꯂꯛꯄꯨꯗꯤ ꯁꯥꯟꯅꯕ ꯊꯣꯛꯎꯔꯦ ꯀꯛꯆꯤꯡ ꯈꯨꯅꯧꯒꯤ ꯍꯣꯏ ꯀꯛꯆꯤꯡ ꯈꯨꯅꯧꯒꯤ ꯇꯤꯝꯗ ꯑꯣꯏꯅ ꯌꯥꯎꯕ ꯃꯥꯜꯂꯦ ꯑꯩꯗꯣ ꯐꯨꯠꯕꯣꯜ ꯁꯥꯟꯅꯕꯁꯦ ꯑꯗꯨꯝ ꯍꯣꯏ ꯈꯔꯕꯨꯗꯤ ꯋꯥꯏ ꯑꯗꯨ ꯅꯨꯡꯉꯥꯏ ꯍꯥꯏꯇꯥꯔꯦ ꯃꯌꯥꯝ ꯄꯨꯜꯂꯒ ꯁꯥꯟꯅꯕꯅꯤꯅ ꯍꯣꯏ ꯀꯕꯥꯗꯤ ꯅꯨꯡꯗꯤ ꯄꯥꯛꯅ ꯁꯥꯟꯅꯗ꯭ꯔꯤ ꯁꯥꯟꯅꯗ꯭ꯔꯤ ꯃꯥꯜꯂꯦ ꯀꯕꯥꯗꯤ ꯐꯥꯎꯗꯤ ꯎꯝ ꯑꯥꯔꯆꯔꯤꯒꯨꯝꯕ ꯑꯗꯨꯒ ꯑꯧ ꯈꯔ ꯍꯣꯏ ꯌꯥꯝ ꯊꯣꯏꯅ ꯍꯩꯕꯕꯨꯗꯤ ꯑꯣꯏꯗꯦ ꯑꯗꯨ ꯈꯔꯗꯤ ꯑꯗꯨꯝ ꯍꯩ ꯍꯥꯏꯇꯔꯦ ꯃꯥꯁꯨ ꯑꯗꯨꯝ ꯑꯗꯨꯒ ꯋꯨꯁꯨꯒꯨꯝꯕ ꯈꯔ ꯑꯗꯨꯝ ꯑꯁ ꯑꯗꯨ ꯅꯪꯗꯤ ꯀꯔꯤꯅ ꯄꯥꯝꯒꯦ ꯁꯥꯟꯅꯕꯁꯦ ꯑꯣ ꯑꯗꯨꯁꯨ ꯑꯗꯨꯝ ꯐꯩ ꯍꯣꯏ ꯑꯩꯁꯨ ꯑꯗꯨ ꯍꯥꯏꯒꯦꯅ ꯈꯜꯂꯝꯃꯤꯅꯦ ꯑꯗꯨ ꯅꯪ ꯍꯣꯏ ꯑꯗꯨ ꯅꯪ ꯀꯔꯤꯅ ꯍꯣꯏ ꯍꯣꯏ ꯉꯁꯤ ꯆꯠꯍꯧꯔꯁꯤ ꯍꯣꯏ ꯍꯣꯏ ꯊꯝꯃꯒꯦ ꯑꯩ